ꯍꯜꯂꯣ ꯑꯣꯖꯥ ꯑꯩꯁꯦ ꯑꯩ ꯂꯝ ꯀꯣꯏꯕ ꯂꯥꯛꯆꯕꯅꯦ ꯑꯗꯣ ꯏꯝꯐꯥꯜꯒꯤ ꯑꯩ ꯒꯣꯕꯤꯟꯗꯖꯤ ꯇꯦꯝꯄꯜꯗꯣ ꯌꯥꯝ ꯌꯥꯝ ꯌꯦꯡꯅꯤꯡꯕ ꯍꯥꯏꯇꯔꯦ ꯀꯣꯏꯅꯤꯡꯕ ꯑꯗꯨ ꯃꯈꯣꯏꯒꯤꯗꯨꯕꯨ ꯊꯣꯡ ꯍꯥꯡꯕ ꯈꯣꯠꯄ ꯊꯤꯡꯕ ꯃꯇꯝꯁꯤꯕꯨ ꯃꯇꯝ ꯅꯥꯏꯕ꯭ꯔꯥ ꯅꯠꯇ꯭ꯔꯒꯅ ꯃꯈꯣꯏ ꯆꯪꯊꯣꯛ ꯆꯪꯁꯤꯟꯒꯤ ꯇꯤꯀꯦꯠ ꯂꯧꯕ꯭ꯔꯥ ꯀꯃꯥꯏꯅ ꯇꯧꯕꯅꯣ ꯑꯗꯨ ꯍꯥꯏꯐꯦꯠ ꯈꯪꯖꯅꯤꯡꯗꯅ ꯇꯧꯔꯛꯄꯅꯦ ꯑꯣ ꯑꯩꯁꯦ ꯑꯩ ꯂꯝ ꯀꯣꯏꯕ ꯑꯩ ꯃꯄꯥꯟ ꯂꯣꯝꯗꯩ ꯂꯥꯛꯆꯕꯅꯦ ꯂꯩꯐꯝ ꯅꯨꯡꯐꯝꯁꯤꯁꯨ ꯑꯩ ꯑꯦꯔꯦꯟꯖ ꯇꯧꯗ꯭ꯔꯤ ꯑꯗꯨ ꯑꯣꯖꯥ ꯍꯣꯏꯒꯤꯗ ꯂꯩꯒꯗ꯭ꯔꯣ ꯀꯃꯥꯏꯅ ꯇꯧꯕꯅꯣ ꯑꯗꯨ ꯂꯩꯔꯒꯗꯤ ꯃꯐꯝ ꯑꯃꯇꯪ ꯍꯥꯏꯐꯦꯠ ꯁꯤꯟꯕꯤꯕ ꯌꯥꯒꯗ꯭ꯔꯣ ꯍꯣꯏ ꯍꯣꯏ ꯑꯩꯈꯣꯏꯅ ꯁꯨꯝ ꯄꯥꯎ ꯇꯥꯖꯕꯗꯁꯨ ꯒꯣꯕꯤꯟꯗꯖꯤꯁꯤ ꯌꯥꯝꯅ ꯌꯦꯡꯕ ꯅꯨꯡꯉꯥꯏ ꯂꯝ ꯀꯣꯏꯕ ꯂꯥꯛꯄꯁꯤꯡꯒꯤ ꯆꯪꯂꯒ ꯌꯦꯡꯕꯗ ꯌꯥꯝꯅ ꯄꯨꯛꯅꯤꯡ ꯍꯨꯅꯤꯡꯉꯥꯏ ꯑꯣꯏꯕ ꯑꯗꯨꯒꯨꯝꯕ ꯃꯐꯝ ꯑꯃꯅꯤ ꯍꯥꯏꯐꯦꯠ ꯇꯥꯖꯕ

ꯑꯗꯨꯃꯥꯏꯅ ꯇꯥꯕ ꯑꯗꯨ ꯑꯗꯨ ꯑꯣꯏꯔꯒꯗꯤ ꯑꯩ ꯍꯦꯌꯡꯁꯤ ꯁꯣꯏꯗꯅ ꯑꯩ ꯂꯥꯛꯆꯔꯒꯦ ꯁꯤꯗ ꯌꯨꯝꯗ ꯂꯩꯕꯤꯒꯗ꯭ꯔꯣ ꯑꯣ ꯌꯥꯝ ꯅꯨꯡꯉꯥꯏꯖꯔꯦ ꯑꯗꯨꯗꯤ ꯑꯣꯖꯥ ꯑꯗꯨꯗꯤ ꯐꯔꯦ ꯎꯝ ꯐꯔꯦ ꯐꯔꯦ